ꯑꯪ ꯇꯥꯏ ꯑꯥ ꯍꯪꯕꯤꯔꯛꯑꯣ

ꯃꯅꯤꯄꯨꯔꯒꯤꯗꯤ ꯑꯩꯈꯣꯏꯒꯤꯗꯤ ꯃꯄꯥꯜꯂꯝꯒꯤ ꯇꯥꯏꯞꯇ ꯑꯩꯈꯣꯏꯒꯤ ꯃꯦꯆꯤꯟꯅ ꯆꯤꯡꯕꯗꯣ ꯑꯗꯨꯝꯕꯗꯤ ꯍꯧꯖꯤꯛꯀꯤ ꯃꯌꯥꯝ ꯊꯣꯛꯑꯦꯕꯀꯣ ꯑꯗꯣ ꯑꯩꯈꯣꯏ ꯁꯤꯗ ꯆꯠꯅꯩꯁꯦ ꯑꯩꯈꯣꯏꯒꯤꯗꯤ ꯍꯦꯟꯃꯤꯠꯅ ꯑꯩꯈꯣꯏꯒꯤ ꯏꯁꯥꯅ ꯁꯥꯖꯕ ꯍꯥꯏ ꯇꯥꯔꯦ ꯑꯩꯈꯣꯏꯒꯤ ꯁꯝꯅ ꯍꯥꯏꯔꯒ ꯃꯔꯩ ꯃꯔꯩ ꯁꯨꯠꯑꯅ ꯂꯩꯌꯦꯕꯀꯣ ꯑꯗꯨꯒꯨꯝꯕ ꯀꯣꯈꯣꯔ ꯅꯥꯅꯞꯄꯤ ꯑꯗꯨ ꯍꯧꯖꯤꯛꯅ ꯑꯃꯨꯛ ꯑꯩꯈꯣꯏꯒꯤ

ꯑꯩꯈꯣꯏꯒꯤ ꯂꯥꯟ ꯇꯧꯒꯤꯕ ꯀꯩꯅꯣ ꯇꯧꯕꯒꯅꯦ ꯄꯩꯁꯥꯗꯣ ꯌꯥꯝ ꯄꯥꯏꯅꯗꯕ ꯃꯤꯒꯩꯁꯦ ꯁꯤꯁꯤꯅ ꯑꯃꯨꯛ ꯑꯩꯈꯣꯏꯒꯤ ꯅꯧꯅ ꯑꯗꯨꯝ ꯑꯩꯈꯣꯏꯒꯤ ꯍꯟꯗꯛ ꯀꯟꯅ ꯆꯠꯅꯔꯤꯕ ꯑꯩꯈꯣꯏꯒꯤ ꯁꯅꯥ ꯀꯣꯇꯦꯠ ꯇꯧꯕꯅ ꯍꯥꯏꯕ ꯑꯃ ꯂꯩꯌꯦꯕꯀꯣ ꯍꯥꯏꯗꯤ ꯁꯅꯥ ꯆꯥꯎꯅ ꯁꯤꯕ ꯉꯝꯗꯕ ꯍꯥꯏ ꯇꯥꯔꯦꯅꯦ ꯑꯗꯨꯅ ꯃꯣꯏꯅ ꯁꯟ ꯑꯃ ꯀꯥꯞꯄꯤꯌꯨ ꯑꯅꯤ ꯀꯥꯞꯄꯤꯌꯨꯅ ꯀꯥꯞꯄꯦꯗꯅ ꯑꯗꯨꯒ ꯄꯨꯟꯁꯤ ꯆꯨꯞꯄ ꯑꯗꯨꯝ ꯁꯤꯕ ꯌꯥꯕ ꯍꯥꯏ ꯇꯥꯔꯦ ꯑꯗꯨꯒ ꯑꯗꯨꯝ ꯑꯗꯨꯒꯤ ꯄꯣꯠꯇꯣ ꯑꯃꯨꯛ ꯀꯥꯏꯊꯣꯛꯄꯁꯨ ꯌꯥꯏꯌꯦꯕ ꯀꯥꯏꯊꯣꯛꯅꯤꯡꯉꯀꯥꯟꯗ

ꯑꯣ ꯍꯧꯖꯤꯛꯀꯤ ꯑꯩꯈꯣꯏꯒꯤ ꯀꯣꯇꯦꯠ ꯑꯣꯏꯅ ꯁꯅꯥꯅ ꯑꯣꯏꯅ ꯀꯣꯇꯦꯠ ꯇꯧꯕꯁꯦ ꯄ꯭ꯂꯥꯁꯇꯤꯛ ꯀꯣꯇꯦꯠ ꯅꯠꯇꯕ ꯑꯩꯈꯣꯏꯒꯤ ꯁꯅꯥꯅ ꯀꯣꯇꯦꯠ ꯇꯧꯕꯁꯦ ꯑꯩꯈꯣꯏꯒꯤ ꯂꯤꯛ ꯑꯩꯈꯣꯏꯒꯤ ꯇꯨꯂꯥ ꯑꯅꯤ ꯂꯨꯝꯕꯗ ꯑꯩꯈꯣꯏꯒꯤ ꯁꯟ ꯑꯃ ꯀꯥꯞꯄꯒꯨꯝꯕꯀꯣ ꯑꯗꯨꯃꯥꯏꯅ ꯀꯥꯞꯅꯩ ꯑꯗꯨꯒ ꯂꯩ ꯀꯣꯈꯣꯔꯗꯨꯒꯁꯨ ꯑꯩꯈꯣꯏ ꯁꯟꯈꯥꯏ ꯀꯥꯞꯄ ꯑꯗꯒꯤ ꯆꯅꯤꯡ ꯇꯔꯨꯛꯈꯛ ꯀꯥꯞꯄ ꯑꯗꯒꯤ ꯈꯨꯖꯤꯗꯁꯨ ꯅꯨꯡ ꯊꯤꯟꯕꯤ ꯍꯥꯏꯗꯥꯏꯅꯦ ꯑꯗꯨꯝꯕꯗꯁꯨ ꯆꯅꯤꯡ ꯇꯔꯨꯛ ꯀꯥꯞꯄ ꯁꯟꯈꯥꯏ ꯀꯥꯞꯄ ꯃꯌꯥꯝ ꯂꯩꯕꯀꯣ ꯑꯗꯨ ꯃꯤꯅ ꯑꯄꯥꯝꯕꯗꯣ ꯑꯗꯨꯝ ꯃꯣꯏꯅ ꯄꯩꯁꯥꯗꯨꯒꯤ ꯃꯇꯨꯡ ꯏꯟꯅ ꯍꯥꯏ ꯇꯥꯔꯦ ꯑꯗꯨꯃꯥꯏꯅ ꯂꯧꯔꯒ ꯃꯣꯏꯅ ꯁꯅꯥ ꯐꯖꯅ ꯁꯅꯥ ꯑꯣꯏꯅ ꯁꯥꯕ ꯉꯝꯗꯕꯅꯤꯅ ꯑꯗꯨꯝꯕꯗ ꯁꯟ ꯑꯃꯒꯤꯒꯨꯝꯕ ꯀꯥꯞꯄꯒ ꯑꯗꯨꯃꯥꯏꯅ ꯁꯤꯖꯤꯟꯅꯩꯕ

ꯑꯗꯨꯒ ꯑꯣ ꯑꯩꯈꯣꯏꯒꯤ ꯑꯩꯈꯣꯏꯒꯤ ꯁꯟꯗ ꯍꯥꯏ ꯇꯥꯔꯦ ꯍꯧꯖꯤꯛꯁꯦ ꯁꯟꯗ ꯂꯨꯄꯥ ꯂꯤꯁꯤꯡ ꯀꯨꯟꯇꯔꯦꯠꯀ ꯆꯥꯍꯨꯝ ꯄꯤ ꯍꯥꯏ ꯇꯥꯔꯦ ꯑꯗꯨ ꯀꯨꯟꯇꯔꯦꯠꯀ ꯆꯥꯍꯨꯝꯗꯣ ꯑꯃꯨꯛ ꯂꯧꯍꯧꯔꯅꯤꯗꯅ ꯑꯗꯨꯒ ꯑꯩꯈꯣꯏꯒꯤ ꯑꯩꯈꯣꯏꯒꯤ ꯃꯦꯀꯤꯡ ꯆꯥꯔꯖ ꯍꯥꯏ ꯇꯥꯔꯦ ꯃꯦꯀꯤꯡ ꯆꯥꯔꯖ ꯂꯨꯄꯥ ꯂꯤꯁꯤꯡ ꯑꯍꯨꯝꯃꯨꯛꯀ ꯑꯗꯨꯒ ꯍꯤꯗꯥꯛꯀꯤ ꯑꯩꯈꯣꯏꯒꯤ ꯃꯥꯔꯀꯔꯤ ꯀꯩꯀꯥ ꯈꯔ ꯆꯪꯉꯦꯕꯀꯣ ꯑꯗꯒꯤ ꯍꯤꯗꯥꯛꯀꯤ ꯄꯩꯁꯥ ꯃꯥꯔꯀꯔꯤ ꯄꯩꯁꯥꯒ ꯑꯗꯨꯒ ꯑꯩꯈꯣꯏꯒꯤ ꯑꯃꯨꯛ ꯅꯧꯅ ꯂꯣꯛꯄ ꯍꯥꯏꯗꯤ ꯃꯆꯨ ꯂꯣꯛꯄ ꯍꯥꯏ ꯇꯥꯔꯦꯅꯦ ꯑꯗꯨꯗꯨꯒꯤ ꯄꯩꯁꯥꯗꯨꯒ ꯑꯗꯨꯝ ꯁꯟ ꯑꯃ ꯀꯥꯞꯄꯗ ꯑꯗꯨꯝ ꯂꯨꯄꯥ ꯂꯤꯁꯤꯡ ꯀꯨꯟꯊ꯭ꯔꯥꯃꯨꯛꯇꯤ ꯑꯗꯨꯝ ꯆꯪꯅꯤꯕ

ꯑꯁꯦꯡꯕꯒ ꯃꯃꯜ ꯆꯞ ꯃꯥꯟꯅꯅ ꯂꯥꯛꯇꯣꯏꯅꯦꯕꯀꯣ ꯑꯗꯣ ꯑꯁꯦꯡꯕ ꯃꯃꯜ ꯆꯞ ꯃꯥꯟꯅꯅ ꯂꯥꯛꯀꯅꯤ ꯑꯗꯨꯒ ꯍꯌꯦꯡꯋꯥꯏ ꯑꯩꯈꯣꯏꯅ ꯁꯅꯥ ꯑꯩꯈꯣꯏꯒꯤ ꯑꯁꯦꯡꯕ ꯁꯅꯥꯗꯨ ꯑꯗꯨꯝ ꯀꯥꯏꯊꯣꯛꯑꯒ ꯂꯧꯅꯩꯗꯅ ꯑꯗꯨꯃꯥꯏꯅ ꯆꯞ ꯃꯥꯟꯅꯅ ꯍꯧꯖꯤꯛꯀꯤꯁꯦ ꯑꯃꯨꯛ ꯀꯥꯏꯊꯣꯛꯆꯒꯦ ꯍꯥꯏꯔꯁꯨ ꯌꯥꯏꯌꯦꯕ ꯑꯗꯨ ꯀꯥꯏꯊꯣꯛꯄꯒ ꯀꯥꯏꯊꯣꯛꯄꯒ ꯃꯥ ꯑꯍꯥꯟꯕ ꯂꯦꯞꯄꯒ ꯂꯦꯞꯈꯤꯕ ꯄꯩꯁꯥꯗꯣ ꯑꯗꯨꯃꯛꯇꯤ ꯐꯪꯉꯔꯣꯏ ꯀꯥꯏꯊꯣꯛꯄꯒꯤ ꯃꯃꯜꯗ ꯑꯣꯏꯅ ꯂꯥꯛꯑꯅꯤꯕꯀꯣ ꯍꯥꯏꯗꯤ ꯁꯟꯗ ꯂꯨꯄꯥ ꯂꯤꯁꯤꯡ ꯀꯨꯟꯅꯤꯊꯣꯏ ꯀꯨꯟꯍꯨꯝꯗꯣꯏ ꯑꯗꯨꯃꯥꯏꯅ ꯂꯥꯛꯑꯅꯤꯕ

ꯁꯅꯥꯁꯦ ꯑꯩꯈꯣꯏꯒꯤ ꯃꯈꯜꯁꯦ ꯑꯍꯨꯝ ꯃꯔꯤ ꯊꯣꯛꯑꯦꯕꯀꯣ ꯑꯄꯥꯕ ꯑꯊꯥꯕ ꯑꯗꯨꯗꯨꯅ ꯑꯩꯈꯣꯏꯒꯤ ꯑꯣꯔꯤꯗ ꯆꯤꯡꯕꯅꯦꯕꯀꯣ ꯑꯗꯨꯗꯒꯤ ꯁꯅꯥꯁꯦ ꯃꯄꯥꯜꯂꯣꯝꯗꯒꯤ ꯄꯨꯁꯤꯜꯂꯛꯄ ꯑꯁꯪꯕ ꯃꯣꯔꯦꯔꯣꯝꯗꯒꯤ ꯂꯥꯛꯄ ꯑꯁꯪꯕ ꯁꯅꯥ ꯑꯁꯪꯕ ꯍꯥꯏ ꯇꯥꯔꯦ ꯈꯔ ꯁꯪꯇ꯭ꯔꯤꯛ ꯈꯔ ꯁꯪꯕ ꯑꯗꯣ ꯍꯧꯖꯤꯛꯇꯤ ꯈꯨꯠꯁꯦ ꯂꯣꯏ ꯍꯩꯅꯔꯝꯅꯤꯅ ꯁꯦꯀꯦꯟꯗꯨꯁꯨ ꯁꯦꯀꯦꯟꯗꯣ ꯈꯔ ꯐꯕ ꯈꯔ ꯐꯠꯇꯕ ꯌꯥꯝ ꯐꯠꯇꯕ ꯃꯌꯥꯝ ꯊꯣꯛꯑꯦꯕꯀꯣ ꯑꯗꯨꯒ ꯁꯅꯥ ꯂꯧꯕ ꯃꯇꯝꯗ ꯁꯅꯥ ꯁꯥꯕ ꯃꯤ ꯑꯃ ꯈꯪꯅꯔꯒ ꯂꯧꯗ꯭ꯔꯗꯤ ꯍꯧꯖꯤꯛꯇꯤ ꯁꯅꯥꯁꯦ ꯑꯗꯨꯝ ꯀꯩꯅꯣ ꯇꯧꯅꯔꯦ ꯍꯥꯏ ꯇꯥꯔꯦ ꯍꯥꯏꯗꯤ ꯐꯠꯇꯕ ꯃꯌꯥꯝ ꯄꯤꯁꯤꯟꯅꯔꯛꯑꯦꯕ

ꯑꯇꯩꯗꯤ ꯀꯔꯤ ꯁꯅꯥ ꯑꯁꯦꯡꯕꯗꯅꯤꯀꯣ ꯑꯗꯨ ꯁꯟ ꯑꯃꯒꯤ ꯁꯥꯕꯁꯦ ꯁꯟ ꯑꯃꯒꯤ ꯁꯥꯕꯁꯦ ꯑꯩꯈꯣꯏꯒꯤ ꯃꯥꯒꯤ ꯃꯌꯦꯛ ꯊꯣꯛꯑꯒꯅ ꯑꯗꯨꯝ ꯃꯦꯀꯤꯡ ꯆꯥꯔꯖ ꯆꯥꯅꯤꯌꯥꯡꯈꯩ ꯆꯍꯨꯝ ꯑꯗꯨꯒ ꯃꯌꯦꯛ ꯌꯥꯝ ꯊꯣꯛꯑꯒꯅ ꯑꯩꯈꯣꯏꯒꯤ ꯕꯣꯝꯕꯦ ꯄꯦꯇꯤꯒꯨꯝꯕ ꯂꯩꯗꯅ ꯑꯗꯨꯒꯨꯝꯕꯗꯗꯤ ꯑꯗꯨꯝ ꯆꯥꯅꯤꯄꯥꯟ ꯑꯗꯨꯃꯥꯏꯅ ꯂꯧꯋꯦꯕ ꯄ꯭ꯂꯁ ꯃꯥꯒꯤ ꯉꯁꯥꯏꯒꯤ ꯁꯟ ꯑꯃꯒꯤ ꯄꯩꯁꯥꯗꯣ ꯍꯥꯏ ꯇꯥꯔꯦ ꯂꯤꯛꯁꯦ ꯅꯨꯄꯤꯒꯤ ꯁꯤꯅꯕꯁꯦ ꯑꯩꯈꯣꯏꯒꯤ ꯒꯦꯍꯨ ꯅꯥꯝ ꯀꯣꯠꯄꯤ ꯑꯅꯤꯀꯣꯠꯄꯤ ꯑꯗꯨꯗꯒꯤ ꯁꯒꯣꯟ ꯁꯥꯃꯩ ꯑꯗꯒꯤ ꯅꯦꯛꯀ꯭ꯂꯦꯁ ꯑꯗꯒꯤ ꯅꯦꯛꯀ꯭ꯂꯦꯁꯇꯁꯨ ꯃꯈꯜ ꯌꯥꯝꯈ꯭ꯔꯦ ꯌꯨꯝꯗ ꯁꯨꯝ ꯂꯩꯅꯕꯒꯤ ꯁꯤꯅꯕꯒꯤꯗꯤ ꯁꯟ ꯑꯃ ꯑꯗꯨꯃꯥꯏꯅ ꯌꯥꯏꯌꯦꯕꯀꯣ ꯑꯗꯨꯒ ꯆꯠꯊꯣꯛ ꯈꯣꯠꯇꯣꯛꯄ ꯂꯨꯍꯣꯡꯕ ꯑꯗꯨꯗꯒꯤ ꯍꯩꯖꯤꯡꯄꯣꯠꯀꯨꯝꯕ ꯆꯠꯄꯗꯗꯤ ꯁꯅꯥ ꯁꯟ ꯃꯔꯤ ꯃꯉꯥ ꯍꯥꯏ ꯇꯥꯔꯦꯅꯦ ꯂꯩꯈꯛꯇꯪꯗ ꯑꯗꯨꯒ ꯅꯦꯛꯀ꯭ꯂꯦꯁꯇ ꯇꯨꯂꯥ ꯑꯅꯤ ꯑꯗꯨ ꯈꯨꯗꯣꯞ ꯃꯆꯥ ꯃꯆꯥ ꯃꯌꯥꯝ ꯌꯥꯎꯔꯛꯑꯅꯤꯕ ꯃꯣꯏꯗꯨꯗꯤ ꯄꯩꯁꯥꯗꯤ ꯌꯥꯝ ꯌꯥꯝꯒꯅꯤ ꯃꯣꯏꯗꯤ ꯂꯥꯛꯔꯣꯝꯗ ꯂꯥꯛꯈꯔꯅꯤꯕ

ꯑꯪ ꯍꯣꯏ ꯍꯣꯏ ꯍꯣꯏ ꯍꯣꯏ ꯊꯝꯃꯦ ꯊꯝꯃꯦ